ꯅꯥꯏꯟꯇꯤꯟ ꯐꯦꯕꯋꯥꯔꯤ ꯇꯨ ꯊꯥꯎꯖꯟ ꯐꯤꯞꯇꯤꯟ ꯁꯤꯛꯁꯇꯤꯟ ꯖꯨꯟ ꯇꯨ ꯊꯥꯎꯖꯟ ꯁꯤꯛꯁꯇꯤꯟ ꯇ꯭ꯋꯦꯟꯇꯤ ꯁꯦꯞꯇꯦꯝꯕꯔ ꯇꯨ ꯊꯥꯎꯖꯟ ꯁꯤꯛꯁꯇꯤꯟ ꯊꯥꯔꯇꯤ ꯑꯣꯛꯇꯣꯕꯔ ꯑꯣꯛꯇꯣꯕꯔ ꯇꯨ ꯊꯥꯎꯖꯟ ꯇꯦꯟ ꯇꯦꯟ ꯅꯣꯕꯦꯝꯕꯔ ꯇꯨ ꯊꯥꯎꯖꯟ ꯇ꯭ꯋꯦꯟꯇꯤ